ꯎꯝ ꯍꯜꯂꯣ ꯍꯣꯏ ꯍꯣꯏ ꯍꯣꯏ ꯍꯣꯏ ꯍꯣꯏ ꯍꯣꯏ ꯍꯣꯏ ꯍꯣꯏ ꯅꯨꯡꯉꯥꯏꯔꯤ ꯅꯨꯡꯉꯥꯏꯔꯤ ꯀꯔꯤ ꯂꯩꯔꯒꯦ ꯎꯝ ꯑꯣ ꯑꯣ ꯑꯣꯀꯦ ꯑꯣꯀꯦ ꯑꯣꯀꯦ ꯑꯗꯨ ꯑꯩꯒꯤ ꯋꯥꯈꯜꯗꯗꯤ ꯅꯪꯒꯤ ꯍꯤꯟꯗꯤꯗ ꯅꯪꯅ ꯈꯔ ꯐꯖꯩꯑꯦꯕꯀꯣ ꯍꯤꯟꯗꯤ ꯂꯣꯟ ꯉꯥꯡꯕ ꯈꯣꯠꯄꯁꯨ ꯍꯩꯔꯦ ꯑꯗꯨꯒ ꯑꯗꯨꯅ ꯍꯤꯟꯗꯤꯗ ꯅꯪ ꯀꯩꯅꯣ ꯁꯣꯝꯗ ꯑꯣꯏꯅ ꯅꯪ ꯍꯤꯟꯗꯤ ꯇꯤꯆꯔ ꯑꯣꯏꯅ ꯇꯧꯔꯗꯤ ꯅꯪꯒꯤ ꯀꯦꯔꯤꯌꯔꯁꯦ ꯇꯨꯡꯗ ꯐꯖꯒꯗꯧ ꯃꯥꯜꯂꯦ ꯑꯗꯨꯅ ꯅꯪ ꯐꯖꯅ ꯂꯩꯌꯣ ꯐꯖꯅ ꯇꯝꯃꯣ ꯑꯗꯨꯒ ꯅꯪꯒꯤ ꯀꯩꯅꯣꯗꯣ ꯆꯠꯂꯤꯕꯗꯣ ꯑꯗꯨꯁꯨ ꯐꯖꯅ ꯆꯠꯂꯣ ꯑꯗꯨꯒ ꯆꯠꯂꯤꯕ ꯍꯥꯏꯗꯤ ꯅꯪ ꯗꯥꯏꯠ ꯀꯩꯅꯣ ꯇ꯭ꯔꯦꯅꯤꯡ ꯇꯧꯏ ꯍꯥꯏꯗꯥꯏ

ꯑꯥ ꯑꯣ

ꯑꯣ ꯑꯗꯨꯗꯤ ꯑꯦꯁ ꯁꯤ ꯀꯣꯇꯥꯗꯁꯨꯀꯣ ꯅꯪꯒꯤꯗꯤ ꯌꯥꯝ ꯂꯩꯗ ꯅꯨꯡꯁꯥ ꯊꯤꯅꯤꯡꯉꯥꯏ ꯂꯩꯇꯦꯗ ꯑꯦꯁ ꯁꯤ ꯀꯣꯇꯥꯗ ꯈꯔ ꯑꯗꯨꯝ ꯎꯝ ꯃꯥꯟꯅꯦ ꯎꯝ ꯆꯨꯝꯃꯦ ꯆꯨꯝꯃꯦ ꯑꯗꯣ ꯅꯪꯒꯤꯗꯣ ꯑꯩꯒꯤ ꯑꯩꯅ ꯄꯥꯝꯕꯗꯤ ꯍꯤꯟꯗꯤꯗꯣ ꯍꯤꯟꯗꯤꯗꯨꯗ ꯇꯧꯔꯗꯤ ꯅꯪꯒꯤ ꯁꯛꯁꯦꯁ ꯑꯣꯏꯒꯗ꯭ꯔ ꯍꯥꯏꯅ ꯈꯟꯕ ꯑꯗꯨꯒꯤ ꯋꯥꯅꯤꯗ ꯍꯣꯏ ꯍꯣꯏ ꯎꯝ ꯑꯥ ꯍꯣꯏꯗ ꯃꯥꯡꯉꯁꯨ ꯃꯥꯡꯗ꯭ꯔꯁꯨ ꯅꯪꯒꯤ ꯀꯩꯅꯣꯗꯣ ꯅꯪꯒꯤ ꯍꯣꯕꯤ ꯍꯥꯏꯕ ꯑꯃ ꯂꯩꯑꯦꯕ ꯃꯤꯁꯦ ꯂꯣꯏꯅ ꯀꯩꯅꯣ ꯇꯧꯕ ꯅꯠꯇꯦꯕ ꯑꯗꯨꯅ ꯍꯩꯅ ꯍꯩꯅꯕꯗꯨ ꯇꯧꯕ ꯇꯥꯕꯅꯦꯕ ꯀꯣ ꯅꯪꯅ ꯀꯩꯅꯣ ꯑꯃ ꯂꯥꯏꯟꯗ ꯁꯥꯏꯟꯁ ꯂꯥꯏꯟꯗ ꯄꯥꯝꯃꯦ ꯍꯥꯏꯔꯒ ꯑꯗꯨ ꯍꯦꯛ ꯌꯥꯕ ꯅꯠꯇꯦꯕ ꯑꯥ ꯃꯥꯒꯤ ꯇꯦꯂꯦꯟ ꯃꯥ ꯃꯥꯒꯤ ꯍꯩꯅꯕꯤ ꯃꯥ ꯃꯥꯒꯤ ꯍꯣꯞ ꯍꯥꯏꯕ ꯂꯩꯕꯅꯤꯅ ꯅꯪꯕꯨ ꯑꯩꯅ ꯁꯨꯝ ꯌꯦꯡꯕꯗꯗꯤ ꯑꯥ ꯍꯤꯟꯗꯤ ꯇꯤꯆꯔ ꯑꯣꯏꯔꯗꯤ ꯅꯪꯗꯨ ꯌꯥꯝ ꯄꯛꯆꯒꯅꯤ ꯍꯥꯏꯕ ꯌꯥꯝ ꯍꯩꯅꯒꯅꯤ ꯍꯥꯏꯕ ꯍꯣꯏ ꯍꯣꯏ ꯑꯗꯨꯗꯤꯀꯣ ꯍꯣꯏ ꯍꯣꯏ ꯍꯣꯏ ꯑꯗꯨꯗꯤꯀꯣ ꯑꯥ ꯅꯨꯡꯉꯥꯏꯅ ꯂꯩꯔꯣ ꯅꯨꯡꯉꯥꯏꯅ ꯂꯩꯔꯣ ꯇꯦꯛ ꯀꯤꯌꯥꯔ ꯇꯦꯛ ꯀꯤꯌꯥꯔ ꯎꯝ